ꯃꯍꯩ ꯃꯔꯣꯡ ꯂꯣꯛꯄꯗ ꯌꯨꯝꯗ ꯌꯣꯛꯄ ꯁꯥ ꯁꯟ ꯌꯦꯟ ꯉꯥꯅꯨꯒ ꯄꯨꯟꯁꯤꯟꯕꯅ ꯑꯩꯈꯣꯏꯗ ꯄꯣꯠꯊꯣꯛ ꯌꯥꯝꯅ ꯍꯦꯟꯒꯠꯍꯜꯂꯤ ꯍꯥꯏꯕꯗꯤ

ꯐꯖꯅ ꯐꯖꯅ ꯂꯧꯊꯣꯛꯑꯒ ꯑꯩꯈꯣꯏꯅ ꯊꯥꯔꯤꯕ ꯄꯣꯠ ꯆꯩꯁꯤꯡꯗꯨꯒꯤ ꯏꯪꯈꯣꯜꯗꯨꯗ ꯐꯖꯅ ꯆꯥꯏꯕꯤꯔꯒ ꯁꯦꯃꯕꯤꯔꯒ ꯇꯧꯕ ꯇꯥꯔꯒꯗꯤ ꯑꯩꯈꯣꯏꯅ ꯍꯥꯏꯗꯤ ꯑꯩꯈꯣꯏꯅ ꯊꯥꯔꯤꯕ ꯄꯣꯠꯇꯣ ꯄ꯭ꯂꯥꯟꯇꯇꯣ ꯑꯗꯨꯗ ꯍꯥꯏꯗꯤ ꯑꯣꯔꯒꯥꯅꯤꯛꯁꯨ ꯑꯣꯏꯔꯦ ꯑꯗꯨꯒꯤ ꯃꯊꯛꯇ ꯑꯩꯈꯣꯏꯅ

ꯑꯣꯔꯒꯥꯅꯤꯛꯁꯨ ꯑꯣꯏꯔꯅꯤ ꯑꯩꯈꯣꯏꯅ ꯆꯥꯕ ꯃꯇꯝꯗꯁꯨ ꯍꯛꯆꯥꯡꯗ ꯌꯥꯝꯅ ꯐꯍꯜꯂꯅꯤ ꯄꯣꯠꯊꯣꯛꯁꯨ ꯌꯥꯝꯅ ꯐꯪꯉꯅꯤ ꯐꯔꯇꯤꯂꯥꯏꯖꯔ ꯑꯩꯈꯣꯏꯗ ꯄꯩꯁꯥ ꯍꯦꯟꯅꯁꯨ ꯆꯪꯍꯜꯂꯔꯣꯏ ꯄꯣꯠ ꯆꯩꯁꯨ ꯑꯗꯨꯝ ꯃꯍꯩ ꯃꯔꯣꯡꯗ ꯌꯥꯝꯅ ꯌꯥꯝꯅ ꯌꯥꯝꯕ ꯍꯥꯏꯗꯤ ꯑꯣꯏꯕ ꯐꯪꯉꯅꯤ ꯍꯥꯏꯗꯤ ꯗꯥꯏꯔꯦꯛ ꯁꯟꯒꯤ ꯁꯟꯊꯤ ꯁꯩꯌꯨꯡꯁꯤꯡꯗꯨ ꯁꯤꯖꯤꯟꯅꯔꯕꯅꯤꯅ